ꯏꯟꯁꯇꯒ꯭ꯔꯥꯝꯗꯒꯤ ꯔꯤꯜꯁ ꯌꯦꯡꯉꯒ ꯑꯋꯥꯕ ꯄꯣꯊꯥꯏ ꯋꯥꯆꯞꯇꯒꯤ ꯂꯥꯞꯅ ꯂꯩꯈ꯭ꯔꯕ ꯃꯔꯨꯞ ꯃꯄꯥꯡꯁꯤꯡꯕꯨ ꯅꯛꯅ ꯋꯥꯔꯤ ꯁꯥꯅꯩ ꯐꯦꯁꯕꯨꯛꯇꯒꯤ ꯑꯅꯧꯕ ꯃꯔꯨꯞ ꯃꯌꯥꯝ ꯑꯃ ꯊꯦꯡꯅꯩ ꯒꯨꯒꯜ ꯃꯦꯞꯇꯒꯤ ꯑꯩꯅ ꯈꯪꯗꯕ ꯃꯐꯝ ꯑꯗꯨ ꯂꯥꯏꯅ ꯈꯪꯕ ꯉꯝꯃꯤ ꯃꯤꯁꯣ ꯃꯤꯟꯇ꯭ꯔꯥ ꯑꯦꯃꯦꯖꯣꯟ ꯐ꯭ꯂꯤꯞꯀꯥꯔꯠ ꯅꯥꯏꯀꯥ ꯑꯗꯨꯗꯒꯤ ꯂꯥꯏꯅ ꯄꯣꯠ ꯂꯩ ꯖꯤ ꯄꯦ ꯐꯣꯟꯄꯦ ꯄꯦꯇꯤꯑꯦꯝꯗꯒꯤ ꯂꯥꯏꯅ ꯄꯩꯁꯥ ꯊꯥꯗꯣꯛ ꯊꯥꯖꯤꯟ ꯇꯧꯏ